ꯑꯩꯅ ꯄꯨꯟꯁꯤꯗ ꯌꯥꯝꯅ ꯃꯔꯨꯑꯣꯏꯅ ꯇꯝꯖꯈꯤꯕ ꯂꯦꯁꯟ ꯈꯔ ꯂꯩ ꯑꯗꯣ ꯑꯍꯥꯟꯕꯁꯦ ꯊꯥꯖꯕ ꯊꯥꯖꯕ ꯍꯥꯏꯕ ꯋꯥꯍꯩꯁꯦ ꯌꯥꯝꯅꯗꯤ ꯇꯦꯟꯕ ꯑꯗꯨꯕꯨ ꯃꯒꯨꯟꯗꯤ ꯌꯥꯝꯅ ꯆꯥꯎꯋꯦ ꯃꯤ ꯑꯃꯗ ꯑꯩꯕꯨ ꯊꯥꯖꯕꯤꯌꯨ ꯅꯠꯇ꯭ꯔꯒ ꯑꯩꯕꯨ ꯊꯥꯖꯅꯕ ꯇꯧꯔꯒ ꯍꯦꯛꯇ ꯊꯥꯖꯔꯛꯄꯁꯦ ꯇ꯭ꯔꯁꯁꯦ ꯇꯥꯟꯕ ꯉꯝꯗꯦ ꯑꯩꯅ ꯇꯧꯈ꯭ꯔꯤꯕ ꯃꯑꯣꯡ ꯑꯩꯅ ꯉꯥꯡꯈ꯭ꯔꯤꯕ ꯋꯥꯍꯩ ꯑꯩꯒꯤ ꯂꯤꯆꯠ ꯁꯥꯖꯠꯁꯤꯅ ꯃꯤꯁꯤꯅ ꯑꯩꯁꯤꯕꯨ ꯊꯥꯖꯔꯛꯀꯗꯣꯏꯅꯦ ꯑꯗꯨꯅ ꯊꯥꯖꯕ ꯍꯥꯏꯕꯁꯦ ꯑꯃꯨꯛꯄꯨ ꯃꯥꯡꯈ꯭ꯔꯗꯤ ꯑꯃꯨꯛ ꯍꯟꯅ ꯍꯟꯖꯤꯜꯂꯛꯑꯣ ꯍꯥꯏꯕꯁꯦ ꯌꯥꯗꯕ ꯁꯤꯅ ꯃꯔꯝ ꯑꯣꯏꯔꯒ ꯊꯥꯖꯕ ꯑꯁꯦ ꯑꯩꯒꯤ ꯑꯣꯏꯅꯗꯤ ꯌꯥꯝꯅ ꯃꯔꯨꯑꯣꯏꯅ ꯆꯦꯠꯅ ꯊꯝꯖꯕ ꯋꯥꯍꯩ ꯑꯃꯅꯦ ꯑꯗꯨꯒ ꯑꯅꯤꯁꯨꯕꯗ ꯑꯣꯏꯗꯕ ꯉꯥꯡꯗꯕꯁꯦ ꯑꯣꯏꯗꯕ ꯉꯥꯡꯕꯁꯦ ꯌꯥꯝꯅ ꯄꯥꯝꯖꯗꯦ ꯑꯗꯨꯕꯨ ꯁꯣꯏꯈꯤꯕ ꯂꯥꯟꯈꯤꯕ ꯂꯩꯔꯁꯨ ꯑꯦ ꯑꯩ ꯁꯤ ꯁꯣꯏꯈ꯭ꯔꯦ ꯑꯩ ꯁꯤ ꯇꯧꯈ꯭ꯔꯦ ꯍꯥꯏꯔꯒ ꯑꯗꯨꯝ ꯉꯥꯡꯅꯕ ꯌꯥꯕ ꯉꯥꯛꯇꯅꯦ ꯑꯗꯨꯅ ꯑꯣꯏꯗꯕꯁꯤꯃꯗꯤ ꯉꯥꯡꯕꯤꯗꯕ ꯑꯗꯨꯒ ꯑꯅꯤꯁꯨꯕꯗ ꯉꯥꯛ ꯉꯥꯡ ꯍꯥꯏꯗꯣꯛꯈꯤꯕ ꯋꯥ ꯉꯥꯛꯇꯕꯁꯦ ꯃꯤꯑꯣꯏꯕꯅꯦ ꯁꯣꯏꯗꯕ ꯑꯁꯦ ꯂꯣꯏꯅ ꯇꯝꯕ ꯉꯝꯕ ꯅꯠꯇꯦ ꯑꯗꯨꯕꯨ ꯑꯩꯅ ꯋꯥꯍꯩ ꯑꯃ ꯊꯕꯛ ꯍꯌꯦꯡꯁꯦ ꯆꯠꯃꯤꯟꯅꯁꯦ ꯍꯥꯏꯈ꯭ꯔꯁꯨ ꯆꯠꯂꯣꯏꯗꯕ ꯂꯩꯔꯒꯗꯤ ꯍꯥꯏꯗꯣꯛꯄꯤꯕ ꯅꯠꯇ꯭ꯔꯒ ꯉꯥꯛꯇꯕ ꯌꯥꯗꯦ ꯍꯥꯏꯕꯗꯤ ꯂꯩꯇꯦ ꯑꯗꯨꯕꯨ ꯁꯣꯏꯈ꯭ꯔꯒꯗꯤ ꯑꯦ ꯑꯩ ꯁꯤꯃ ꯇꯧꯔꯦ ꯍꯌꯦꯡ ꯅꯣꯡꯃ ꯇꯧꯔꯁꯤ ꯅꯠꯇ꯭ꯔꯒ ꯃꯊꯪꯗ ꯇꯧꯔꯁꯤ ꯍꯥꯏꯅ ꯑꯗꯨꯃꯥꯏꯅ ꯇꯧꯕꯁꯦ ꯄꯥꯝꯖꯩ ꯑꯗꯨꯅ ꯋꯥꯍꯩ ꯈꯔꯁꯦ ꯊꯝꯖꯔꯒꯦ